ꯀꯥꯂꯦꯟꯊꯥ ꯑꯃꯁꯨꯡ ꯅꯤꯡꯊꯝꯊꯥ ꯍꯥꯏꯅ ꯔꯤꯇꯨ ꯑꯅꯤ ꯂꯩ ꯔꯤꯇꯨ ꯑꯅꯤꯁꯤꯗ ꯀꯥꯂꯦꯟꯊꯥꯗ ꯍꯧꯕꯒ ꯅꯤꯡꯊꯝꯊꯥꯗ ꯍꯧꯕꯒ ꯄꯥꯝꯕꯤ ꯍꯧꯕꯒꯤ ꯆꯥꯡꯒꯤ ꯄꯥꯝꯕꯤꯁꯦ ꯈꯦꯠꯅꯩ ꯍꯥꯏꯕꯗꯤ ꯀꯥꯂꯦꯟꯊꯥꯗꯗꯤ ꯏꯁꯤꯡ ꯃꯥꯏꯁꯤꯡ ꯆꯥꯡ ꯅꯥꯏꯅ ꯆꯥꯏꯕꯤꯗ꯭ꯔꯥ ꯄꯥꯝꯕꯤꯗꯣ ꯍꯥꯔ ꯅꯨꯡ ꯍꯥꯏꯗꯤ ꯁꯟꯊꯤ ꯁꯟꯌꯨꯡ ꯍꯥꯔ ꯍꯥꯞꯄꯒ ꯈꯣꯠꯂꯒ ꯏꯁꯤꯡ ꯃꯥꯏꯁꯤꯡ ꯆꯥꯡ ꯅꯥꯏꯅ ꯆꯥꯏꯕꯤ ꯈꯣꯠꯄꯤꯗꯅ ꯇꯧꯔꯒꯗꯤ ꯄꯥꯝꯕꯤ ꯍꯧꯕꯒꯤ ꯆꯥꯡꯁꯦ ꯑꯗꯨꯛꯀꯤ ꯃꯇꯤꯛ ꯐꯩ ꯑꯗꯨꯒ ꯅꯤꯡꯊꯝꯊꯥꯗꯗꯤ ꯎꯟ ꯇꯥꯕ ꯃꯔꯝꯅ ꯄꯥꯝꯕꯤ ꯍꯧꯕꯒꯤ ꯆꯥꯡꯁꯦ ꯑꯁꯨꯛꯀꯤ ꯃꯇꯤꯛ ꯇꯞꯄꯤ ꯃꯗꯨꯅ ꯑꯩꯈꯣꯏꯅ ꯀꯃꯥꯏꯅ ꯇꯧꯅ ꯄꯥꯝꯕꯤꯁꯦ ꯍꯧꯍꯟꯒꯗꯒꯦ ꯍꯥꯏꯕꯇꯥꯔꯒꯗꯤ ꯑꯩꯈꯣꯏꯅ ꯈꯔ ꯆꯦꯛꯁꯤꯟꯕ ꯇꯥꯔꯦ ꯊꯥꯔꯤꯕ ꯄꯣꯠꯇꯣ ꯀꯨꯞꯁꯟ ꯍꯥꯏꯖꯤꯟꯕꯤꯕ ꯎꯟꯗꯒꯤ ꯉꯥꯛꯊꯣꯛꯄꯤꯕ ꯑꯗꯨꯒ ꯃꯈꯣꯏ ꯃꯇꯝ ꯃꯇꯝꯗ ꯇꯥꯔꯛꯄ ꯇꯤꯟꯍꯥꯠ ꯍꯤꯗꯥꯛ ꯇꯨ ꯀꯔꯤ ꯇꯤꯟꯅꯣ ꯇꯥꯔꯤꯁꯦꯅ ꯌꯦꯡꯉꯒ ꯇꯤꯟ ꯂꯥꯡꯗꯣ ꯀꯥꯞꯊꯣꯛꯄꯤꯕ ꯑꯁꯨꯝ ꯇꯧꯅ ꯆꯦꯛꯁꯤꯟ ꯊꯧꯔꯥꯡ ꯂꯧꯈꯠꯀꯅꯤ